ꯁꯥ ꯁꯟ ꯂꯣꯏꯕ ꯃꯇꯝꯗ ꯃꯀꯣꯜ ꯑꯗꯨ ꯅꯤꯡꯊꯤꯅ ꯁꯦꯝꯕꯤꯗꯕ ꯌꯥꯗꯦ ꯑꯃꯗꯤ ꯁꯥ ꯁꯟ ꯃꯈꯣꯏꯒꯤ ꯃꯈꯣꯏꯅ ꯐꯥꯏꯔꯛꯄ ꯃꯊꯤ ꯃꯌꯨꯡꯁꯤꯡ ꯑꯗꯨ ꯇꯔꯨ ꯇꯅꯥꯟꯅ ꯁꯦꯟꯗꯣꯛꯇꯕ ꯌꯥꯗꯦ ꯃꯀꯣꯟ ꯆꯣꯠꯂꯕꯗꯤ ꯃꯈꯣꯏ ꯅꯥꯔꯛꯀꯅꯤ ꯑꯗꯨꯅ ꯍꯥꯏꯖꯅꯤꯛ ꯑꯣꯏꯍꯟꯗꯕ ꯌꯥꯗꯦ ꯄꯤꯖꯕ ꯃꯇꯝꯗ ꯚꯤꯇꯥꯃꯤꯟ ꯄꯤꯖ ꯄꯤꯖꯕꯤꯒꯗꯕꯅꯤ ꯑꯗꯨꯒ ꯑꯌꯥꯝꯕ ꯃꯇꯝꯗ ꯁꯖꯤꯛꯅꯆꯤꯡꯕꯁꯨ ꯑꯗꯨꯝ ꯄꯤꯖꯩ ꯑꯗꯨꯒ ꯑꯍꯜ ꯂꯃꯟꯁꯤꯡꯒꯤ ꯄꯥꯎꯇꯥꯛ ꯍꯥꯏꯔꯒꯗꯤ ꯁꯥ ꯁꯟ ꯁꯥ ꯁꯟꯒꯤ ꯃꯀꯣꯟ ꯅꯥꯜꯍꯟꯕ ꯑꯃꯗꯤ ꯀꯥꯡꯗꯒꯤ ꯉꯥꯛꯊꯣꯛꯄ ꯑꯁꯤꯅꯆꯤꯡꯕꯅꯤ